ꯍꯧꯖꯤꯛ ꯐꯥꯎ ꯐꯥꯔꯃꯔ ꯑꯣꯏꯖꯩ ꯑꯩꯁꯦ ꯑꯗꯨ ꯍꯧꯖꯤꯛ ꯐꯥꯎꯁꯦ ꯒꯣꯔꯃꯦꯟ ꯁꯥꯏꯠꯇꯒꯤ ꯑꯩ ꯀꯔꯤꯁꯨ ꯐꯪꯕ ꯂꯩꯇ꯭ꯔꯤ ꯀꯔꯤ ꯀꯔꯤ ꯑꯣꯏꯔꯕꯁꯨ ꯑꯩ ꯐꯪꯗꯦ ꯑꯗꯨꯒ ꯃꯔꯨ ꯊꯥꯕ ꯀꯔꯤꯑꯣ ꯀꯔꯤꯑꯣ ꯒꯣꯔꯃꯦꯟꯗꯒꯤ ꯐꯪꯉꯦ ꯃꯤꯅ ꯍꯥꯏꯑꯦ ꯑꯗꯨ ꯑꯩꯕꯨꯗꯤ ꯑꯩꯒꯤꯗꯃꯛꯇꯤ ꯑꯩꯗꯤ ꯀꯔꯤꯁꯨ ꯐꯪꯗ꯭ꯔꯤ ꯍꯧꯖꯤꯛ ꯐꯥꯎꯁꯦ ꯁꯦꯟꯇꯔ ꯒꯣꯔꯃꯦꯟꯅ ꯄꯤꯕꯗꯣ ꯑꯗꯨ ꯈꯛꯇꯤ ꯐꯪꯉꯦ ꯑꯗꯨ ꯈꯛꯇꯅꯤ ꯑꯩꯅ ꯐꯪꯕꯁꯦ